ꯍꯜꯂꯣ ꯑꯣ ꯀꯅꯥ ꯑꯣꯏꯕꯤꯔꯕꯅꯣ ꯑꯣ ꯑꯣ ꯑꯩꯈꯣꯏ ꯇꯨꯔꯤꯁ ꯑꯣꯏꯅ ꯂꯥꯛꯆꯕꯅꯤ ꯑꯗꯣ ꯃꯈꯣꯏꯒꯤ ꯇꯔꯐ ꯁꯥꯟꯅꯕꯗꯨꯕꯨ ꯀꯔꯝꯕ ꯃꯑꯣꯡꯗ ꯄꯩꯁꯥꯅ ꯀꯌꯥ ꯂꯧꯕꯅꯣ ꯁꯥꯟꯅꯐꯝꯗꯨꯒꯤ ꯑꯥ ꯎꯝ ꯑꯣ ꯑꯗꯨ ꯀꯔꯝꯕ ꯃꯇꯝꯗ ꯁꯪꯕ ꯀꯔꯝꯕ ꯃꯇꯝꯗ ꯑꯍꯥꯡꯕ ꯃꯇꯝ ꯁꯥꯟꯅꯕ ꯌꯥꯒꯗꯒꯦ ꯑꯥ ꯑꯥ ꯑꯍꯥꯡꯕ ꯃꯇꯝꯗ ꯑꯩꯈꯣꯏ ꯃꯤ ꯀꯌꯥꯃꯨꯛ ꯁꯥꯟꯅꯕ ꯌꯥꯒꯗꯒꯦ ꯀꯔꯝ ꯍꯥꯏ ꯇꯧꯅ ꯃꯤꯑꯣꯏ ꯀꯌꯥꯅ ꯁꯥꯟꯅꯕ ꯌꯥꯕꯅꯣ ꯑꯗꯨꯒꯤ ꯃꯐꯝꯗꯨꯕꯨ ꯀꯌꯥꯃꯨꯛ ꯄꯥꯛ ꯆꯥꯎꯕꯅꯣ ꯑꯧ ꯐꯨꯠꯕꯣꯜ ꯁꯥꯟꯅꯒꯗꯕꯅꯦ ꯎꯝ ꯑꯗꯨ ꯑꯥ ꯆꯨꯔꯆꯥꯟꯄꯨꯔꯁꯤꯕꯨ ꯀꯔꯤ ꯏꯝꯐꯥꯜꯗꯒꯤ ꯀꯌꯥꯝ ꯂꯥꯞꯀꯦ ꯀꯔꯝꯍꯥꯏ ꯇꯧꯒꯦ ꯑꯣ ꯑꯗꯨ ꯚꯥꯔꯥꯅ ꯀꯌꯥꯝ ꯆꯠꯄ ꯀꯃꯥꯏ ꯇꯧꯕ ꯑꯥ ꯂꯥꯛꯄꯒꯤ ꯈꯨꯗꯣꯡ ꯆꯥꯕ ꯀꯔꯤ ꯕꯁꯇ ꯆꯠꯄ꯭ꯔꯥ ꯑꯗꯨ ꯅꯠꯇ꯭ꯔꯒ ꯑꯣꯛꯇꯣꯗ ꯀꯔꯝꯕ ꯀꯔꯤ ꯀꯔꯝꯕ ꯒꯥꯔꯤꯗ ꯁꯤꯖꯤꯟꯅꯒꯦ ꯅꯈꯣꯏꯒꯤ ꯑꯗꯨ ꯌꯧꯕꯗꯨꯕꯨ ꯑꯣ ꯕꯁꯇ ꯚꯥꯔꯥ ꯀꯌꯥ ꯂꯧꯒꯦ ꯀꯃꯥꯏ ꯇꯧꯕ ꯑꯗꯨ ꯆꯨꯔꯆꯥꯟꯄꯨꯔ ꯌꯧꯕꯗ ꯑꯣ ꯑꯩꯈꯣꯏ ꯃꯇꯝ ꯀꯌꯥꯝ ꯆꯪꯒꯦ ꯄꯨꯡ ꯀꯌꯥꯃꯨꯛ ꯆꯪꯒꯦ ꯏꯃꯐꯥꯜ ꯀꯔꯤ ꯆꯨꯔꯆꯥꯟꯄꯨꯔ ꯌꯧꯕ ꯃꯇꯝꯗ ꯑꯣ ꯌꯥꯝ ꯁꯥꯡꯉꯤꯅꯦ ꯑꯗꯨꯗꯤ ꯁꯤꯁꯨ ꯑꯗꯨꯝ ꯀꯣ ꯑꯥ ꯎꯝ ꯑꯥ ꯆꯨꯔꯆꯥꯟꯄꯨꯔꯁꯤ ꯆꯤꯡꯒꯤ ꯂꯝꯗꯝ ꯑꯣꯏꯕꯙꯔꯥ ꯀꯃꯥꯏ ꯇꯧꯒꯦ ꯑꯣ

ꯆꯨꯔꯆꯥꯟꯄꯨꯔꯗꯗꯤ ꯆꯤꯡꯃꯤꯇ ꯑꯣꯏꯅ ꯇꯥꯕ꯭ꯔꯥ ꯀꯔꯝꯍꯥꯏ ꯇꯧꯒꯦ ꯑꯩꯈꯣꯏꯒꯤ ꯇꯝꯃꯤꯁꯤꯡ ꯇꯝꯒꯤ ꯃꯤꯑꯣꯏꯁꯤꯡꯅ ꯇꯥꯕ꯭ꯔꯥ ꯀꯃꯥꯏ ꯇꯧꯕꯅꯣ ꯑꯣ ꯆꯤꯡꯗ ꯂꯩꯕꯅ ꯆꯤꯡꯃꯤ ꯍꯥꯏꯔꯦꯀꯣ ꯇꯝꯗ ꯂꯩꯕꯅ ꯇꯝꯃꯤ ꯍꯥꯏꯕꯇꯥꯔꯦꯅꯦ ꯎꯝ ꯑꯗꯨꯒ ꯃꯈꯣꯏꯁꯤ ꯃꯇꯝ ꯈꯨꯗꯤꯡꯃꯛꯇ ꯄꯥꯝꯃꯨ ꯅꯨꯡꯁꯤꯅ ꯂꯩꯃꯤꯟꯅꯕ꯭ꯔꯥ ꯀꯃꯥꯏ ꯇꯧꯒꯦ ꯑꯣ ꯑꯣ ꯑꯣ ꯎꯝ ꯖꯥꯇꯤ ꯇꯤꯟꯅꯗꯕꯁꯨ ꯌꯥꯝ ꯅꯨꯡꯁꯤꯅ ꯂꯩꯃꯤꯟꯅꯩꯌꯦꯕꯀꯣ ꯎꯝ ꯑꯣ ꯑꯗ ꯈꯠꯅ ꯆꯩꯅꯕ ꯀꯌꯥ ꯂꯩꯇꯦꯕ ꯎꯝ ꯎꯝ

ꯑꯣ ꯐꯔꯦ ꯑꯗꯨꯗꯤ ꯃꯇꯝꯗꯨ ꯈꯔ ꯑꯃꯨꯛꯇꯪꯒ ꯆꯞ ꯆꯥꯅ ꯍꯥꯏꯔꯒ ꯑꯗꯨꯒꯤ ꯃꯇꯝꯗꯨꯒꯤ ꯃꯇꯨꯡ ꯏꯟꯅ ꯑꯩꯈꯣꯏ ꯂꯥꯛꯆꯅꯕ ꯇꯧꯔꯒꯦ ꯑꯗꯨ ꯋꯥꯔꯤ ꯁꯥꯟꯅꯕꯁꯤ ꯌꯥꯝ ꯅꯨꯡꯉꯥꯏꯖꯔꯦ ꯑꯗꯨ ꯉꯁꯤꯒꯤꯗꯤ ꯊꯝꯖꯔꯒꯦ ꯃꯇꯥꯡꯁꯤꯗ ꯁ꯭ꯋꯥꯏꯗ ꯁꯨꯝ